ꯑꯩꯅ ꯅꯤꯡꯁꯤꯡꯕ ꯗꯦꯠ ꯃꯉꯥꯗꯨꯗꯤ ꯖꯅꯋꯥꯔꯤꯒꯤ ꯇꯥꯡ ꯇꯔꯥ ꯇꯔꯨꯛ ꯃꯥꯔꯁꯀꯤ ꯇꯥꯡ ꯀꯨꯟꯊ꯭ꯔꯥ ꯃꯥꯊꯣꯏ ꯖꯨꯟꯒꯤ ꯇꯥꯡ ꯇꯔꯦꯠ ꯃꯦꯒꯤ ꯇꯥꯡ ꯀꯨꯟꯊ꯭ꯔꯥ ꯅꯚꯦꯝꯕꯔ ꯇꯥꯡ ꯃꯉꯥ